ꯑꯩꯅ ꯐꯤ ꯁꯨꯅꯕ ꯍꯣꯠꯅꯕ ꯃꯇꯝꯗ ꯑꯩꯒꯤ ꯐꯤ ꯈꯨꯁꯨꯁꯦ ꯍꯥꯞꯇ ꯑꯃꯒꯤ ꯀꯩꯅꯣ ꯇꯧꯔꯤꯕ ꯃꯌꯥꯝꯁꯤ ꯁꯨꯇꯤ ꯅꯨꯃꯤꯠ ꯍꯥꯏꯕꯗꯤ ꯁꯦꯇꯔꯗꯦ ꯏꯔꯥꯏ ꯅꯠꯇꯔꯒ ꯏꯔꯥꯏ ꯊꯥꯡꯖ ꯅꯣꯡꯃꯥꯏꯖꯤꯡ ꯁꯤꯒꯤ ꯃꯇꯝꯁꯤꯗ ꯁꯨꯗꯣꯛꯏ ꯐꯤ ꯁꯨꯅꯕ ꯍꯣꯠꯅꯕ ꯃꯇꯝꯗ ꯑꯍꯥꯟꯕꯗ ꯑꯩꯅ ꯂꯤꯠꯅꯔꯨꯕ ꯁꯦꯠꯅꯔꯨꯕ ꯃꯌꯥꯝ ꯑꯗꯨ ꯇꯣꯉꯥꯟꯅ ꯈꯟꯗꯣꯛꯑꯒ ꯅꯨꯃꯤꯠ ꯑꯃ ꯋꯥꯠꯂꯤꯀꯥꯟꯗ ꯑꯩ ꯇꯨꯡꯁꯤꯜꯂꯒ ꯊꯝꯃꯤ ꯇꯤꯡꯁꯤꯜꯂꯤꯕ ꯐꯤꯁꯤꯡ ꯑꯗꯨ ꯃꯊꯪꯒꯤ ꯅꯨꯃꯤꯠꯇ ꯑꯩ ꯃꯄꯥꯟꯗ ꯄꯨꯊꯣꯛꯇꯨꯅ ꯈꯨꯗꯦꯡ ꯁꯥꯔꯐ ꯃꯌꯥꯝ ꯑꯃ ꯊꯧꯔꯥꯡ ꯇꯧꯔꯒ ꯁꯨꯅꯕ ꯍꯣꯠꯅꯩ ꯑꯩꯅ ꯇꯣꯉꯥꯟꯕ ꯑꯌꯤꯡ ꯑꯁꯥꯒꯤ ꯐꯤꯕꯝꯗ ꯀꯔꯝ ꯇꯧꯅ ꯀꯪꯍꯟꯕꯒꯦ ꯍꯥꯏꯕ ꯇꯥꯔꯒꯗꯤ ꯑꯅꯝꯕꯅ ꯐꯤꯁꯨꯕ ꯃꯇꯝꯗ ꯅꯣꯡ ꯃꯪꯒꯗꯕꯒꯤ ꯐꯤꯕꯝꯗ ꯌꯦꯡꯉꯒꯗꯤ ꯐꯤ ꯌꯥꯝ ꯀꯥꯍꯦꯟꯅ ꯁꯨꯖꯤꯟꯕꯒꯤ ꯊꯕꯛꯇꯤ ꯇꯧꯗꯦ ꯑꯗꯨꯝ ꯆꯥꯡ ꯑꯃꯗ ꯅꯨꯡꯁꯥ ꯌꯥꯝ ꯁꯥꯕ ꯃꯇꯝꯗꯗꯤ ꯑꯗꯨꯝ ꯐꯤꯁꯤꯡ ꯑꯗꯨ ꯅꯨꯡꯁꯥꯗ ꯐꯧꯕ ꯌꯥꯕ ꯐꯧꯗꯣꯛꯏ ꯑꯗꯨꯒ ꯅꯣꯡꯊꯤ ꯅꯣꯡ ꯃꯪꯕ ꯃꯇꯝꯗꯅ ꯏꯃꯨꯡꯗ ꯐꯧꯕ ꯌꯥꯕ ꯑꯗꯨꯒ ꯌꯥꯝꯅ ꯗꯔꯀꯥꯔ ꯑꯣꯏꯕ ꯐꯤ ꯑꯣꯏꯕ ꯇꯔꯒꯗꯤ ꯐꯧꯗꯣꯛꯑꯕ ꯃꯇꯨꯡꯗ ꯃꯅꯨꯡꯗ ꯑꯗꯨꯝ ꯐꯦꯟ ꯊꯥꯖꯤꯜꯂꯒ ꯀꯪꯍꯟꯕ ꯑꯗꯒꯤ ꯀꯥ ꯍꯦꯟꯅ ꯁꯨꯝꯗꯣꯛꯄ ꯑꯃꯁꯨꯡ ꯋꯥꯁꯤꯡ ꯃꯁꯤꯟꯒꯤ ꯗ꯭ꯔꯥꯏꯌꯔꯗ ꯁꯤꯖꯤꯟꯅꯔꯒ ꯀꯪꯍꯟꯕ ꯑꯁꯤꯅ ꯆꯤꯡꯕ ꯀꯌꯥ ꯑꯃ ꯇꯧꯋꯤ ꯑꯩꯅ ꯏꯁꯤꯡ ꯌꯥꯝ ꯃꯥꯡꯍꯟꯗꯕꯕ ꯀꯔꯝ ꯇꯧꯋꯤ ꯍꯥꯏꯇꯔꯒꯗꯤ ꯑꯩꯅ ꯌꯥꯔꯤꯕ ꯃꯈꯩ ꯋꯥꯁꯤꯡ ꯃꯁꯤꯟꯗ ꯁꯨꯕꯁꯦ ꯌꯥꯔꯤꯕ ꯃꯈꯩ ꯁꯨꯗꯦ ꯋꯥꯁꯤꯡ ꯃꯆꯤꯟꯗ ꯁꯨꯕꯒ ꯈꯨꯠꯅ ꯁꯨꯕꯒ ꯈꯨꯠꯅ ꯁꯨꯕꯅ ꯌꯥꯝꯅ ꯏꯁꯤꯡ ꯁꯦꯚ ꯇꯧꯋꯤ ꯑꯗꯨꯕꯨ ꯐꯤꯗꯣ ꯌꯥꯝꯅ ꯌꯥꯝꯗꯕ ꯑꯣꯏꯕ ꯇꯔꯒꯗꯤ ꯌꯥꯔꯤꯕ ꯃꯈꯩ ꯈꯨꯠꯅ ꯑꯗꯨꯝ ꯁꯨꯏ ꯑꯗꯨꯒ ꯊꯥꯗꯣꯛꯄ ꯃꯇꯝꯗꯁꯨ ꯏꯁꯤꯡꯗꯣ ꯌꯥꯔꯤꯈꯩ ꯑꯗꯨꯝ ꯁꯤꯖꯤꯟꯅꯕ ꯌꯥꯔꯤꯈꯩ ꯆꯥꯡꯗ ꯑꯗꯨꯝ ꯁꯤꯖꯤꯟꯅꯩ ꯑꯗꯨꯒ ꯍꯣꯏ ꯑꯗꯨꯃꯥꯏꯅ ꯁꯨꯏ